ꯑꯩꯍꯥꯛꯅ ꯁꯣꯁꯦꯜ ꯃꯦꯗꯤꯌꯗꯒꯤ ꯐꯦꯁꯕꯨꯛ ꯌꯨꯇꯨꯞꯁꯤꯡ ꯁꯤꯖꯤꯟꯅꯩ ꯃꯗꯨꯗꯤ ꯁꯤꯖꯟꯅꯕꯒꯤ ꯃꯔꯝꯗꯤ ꯑꯩꯅ ꯏꯁꯥꯅ ꯃꯁꯥ ꯃꯁꯥꯅ ꯈꯨꯠ ꯁꯥꯅ ꯁꯥꯕ ꯄꯣꯠꯆꯩ ꯌꯦꯡꯖꯩ ꯁꯥꯕ ꯃꯈꯨꯠꯅ ꯁꯥꯕ ꯐꯅꯦꯛ ꯐꯤ ꯋꯥꯡꯈꯩ ꯐꯤ ꯀꯌꯥꯃꯔꯨꯝ ꯊꯥꯒꯠꯂꯛꯄ ꯐꯤꯅ ꯇꯧꯕ ꯄꯣꯠꯆꯩꯁꯤꯡꯗꯣ ꯌꯦꯡꯖꯩ ꯑꯗꯨꯒ ꯑꯩꯅ ꯃꯣꯏꯅ ꯃꯣꯏꯒꯤ ꯐꯣꯇꯣ ꯒꯨꯝꯕ ꯊꯥꯒꯠꯂꯛ ꯊꯥꯒꯠꯂꯛꯄ ꯄꯣꯠꯆꯩꯁꯤꯡꯗꯣ ꯂꯥꯏꯛ ꯇꯧꯖꯩ ꯄꯣꯁ ꯇꯧꯖꯩ ꯎꯍꯨꯝ ꯑꯗꯨꯒ ꯑꯩꯅ ꯅꯣꯡꯃꯗ ꯁꯣꯁꯦꯜ ꯃꯦꯗꯤꯌꯒꯤ ꯄ꯭ꯂꯦꯠꯐꯣꯝꯗ ꯈꯔ ꯌꯦꯡꯖꯕꯗꯤ ꯍꯣꯏ ꯑꯩ ꯏꯁꯥꯃꯛ ꯊꯕꯛ ꯁꯪꯉꯛꯄ ꯃꯇꯝꯗ ꯉꯍꯥꯛ ꯉꯍꯥꯛ ꯄꯨꯡ ꯑꯃ ꯃꯨꯛꯅꯤ ꯈꯪꯗꯦ ꯉꯍꯥꯛ ꯁꯪꯉꯛꯄꯗ ꯄꯨꯡꯈꯥꯏꯅꯤ ꯈꯪꯗꯦ ꯑꯗꯨꯝ ꯌꯦꯡꯖꯩ